ꯃꯅꯤꯄꯨꯔꯤ ꯂꯣꯟꯒꯤ ꯃꯇꯥꯡꯗ ꯌꯥꯝꯅ ꯂꯥꯟꯅ ꯆꯠꯊꯕ ꯋꯥꯈꯜꯂꯣꯟ ꯈꯔꯗꯤ ꯀꯩꯅꯣ ꯍꯥꯏꯔꯗꯤ ꯑꯩꯈꯣꯏ ꯃꯅꯤꯄꯨꯔꯗ ꯃꯅꯤꯄꯨꯔꯤ ꯉꯥꯡꯕ ꯃꯤ ꯉꯥꯛꯇꯅꯤ ꯍꯥꯏꯅ ꯈꯟꯕꯁꯨ ꯌꯥꯏ ꯂꯩꯌꯦ ꯑꯗꯨꯕꯨ ꯑꯩꯈꯣꯏ ꯑꯩꯍꯥꯛꯀꯤ ꯃꯅꯤꯄꯨꯔꯗ ꯖꯥꯇꯤ ꯀꯌꯥ ꯀꯌꯥ ꯂꯩꯕꯅꯤꯅ ꯂꯣꯟꯁꯨ ꯂꯣꯏ ꯇꯣꯡꯉꯥꯜꯂꯦ ꯂꯣꯏ ꯈꯦꯠꯅꯩ ꯑꯗꯨꯒꯤ ꯂꯣꯟ ꯌꯥꯝ ꯂꯩꯌꯦ ꯑꯗꯨꯕꯨ ꯃꯅꯤꯄꯨꯔꯤꯁꯤ ꯀꯝꯃꯟ ꯂꯦꯡꯒ꯭ꯋꯦꯁ ꯑꯃꯗꯤ ꯑꯣꯏꯗꯤ ꯑꯣꯏ ꯍꯧꯖꯤꯛ ꯑꯩꯍꯥꯛꯅ ꯃꯤꯌꯥꯝꯅ ꯂꯥꯟꯅ ꯈꯟꯕꯁꯦ ꯑꯩꯍꯥꯛ ꯃꯅꯤꯄꯨꯔꯤ ꯂꯣꯟꯁꯦ ꯃꯤꯒꯤ ꯕꯦꯡꯒꯣꯂꯤ ꯃꯌꯦꯛꯅ ꯃꯌꯦꯛꯇ ꯏꯕꯅꯤ ꯍꯥꯏꯅ ꯈꯜꯂꯤ ꯑꯗꯨꯕꯨ ꯍꯧꯖꯤꯛ ꯍꯧꯖꯤꯛ ꯍꯧꯖꯤꯛ ꯑꯩꯍꯥꯛꯀꯤ ꯃꯩꯇꯩ ꯃꯌꯦꯛ ꯍꯥꯏꯅ ꯑꯃ ꯂꯩꯈ꯭ꯔꯦ ꯃꯅꯤꯄꯨꯔꯤꯒꯤ ꯂꯣꯟ ꯑꯁꯤꯁꯦ ꯏꯟꯗꯤꯌꯥꯒꯤ ꯂꯣꯟ ꯅꯠꯇꯦ ꯚꯥꯔꯠꯀꯤ ꯂꯣꯟ ꯅꯠꯇꯦ ꯍꯥꯏꯅ ꯈꯟꯕꯁꯨ ꯂꯥꯟꯅ ꯈꯟꯕꯁꯨ ꯌꯥꯎꯋꯦ ꯑꯗꯨꯕꯨ ꯑꯩꯍꯥꯛꯀꯤ ꯃꯅꯤꯄꯨꯔꯤ ꯂꯣꯟꯁꯤ ꯏꯟꯗꯤꯌꯥ ꯚꯥꯔꯠꯀꯤ ꯀꯟꯁꯇꯤꯇ꯭ꯌꯨꯠꯇ ꯂꯣꯟ ꯑꯃꯅꯤ ꯍꯥꯏꯅ ꯂꯧꯈ꯭ꯔꯕ ꯂꯥꯎꯊꯣꯛꯈ꯭ꯔꯕ ꯂꯣꯟ ꯑꯃ ꯑꯣꯏ ꯑꯗꯨꯒꯤ ꯑꯁꯤ ꯂꯣꯏꯅꯃꯛ ꯑꯩꯍꯥꯛꯅ ꯀꯃꯥꯏꯅ ꯃꯤꯕꯨ ꯆꯨꯝꯍꯟꯒꯦꯔꯥ ꯍꯥꯏꯔꯗꯤ ꯑꯩꯍꯥꯛꯅ ꯑꯦꯋꯥꯔꯅꯦꯁ ꯑꯩꯍꯥꯛꯅ ꯃꯅꯤꯄꯨꯔꯤ ꯂꯣꯟꯁꯦ ꯑꯁꯨꯃꯥꯏꯅ ꯇꯧꯋꯦ ꯍꯥꯏꯅ ꯆꯨꯝꯅ ꯄꯨꯊꯣꯛꯂꯒ ꯃꯤꯕꯨ ꯍꯥꯏꯕꯤꯕ ꯑꯗꯣ ꯑꯆꯨꯝꯕꯁꯦ ꯄꯨꯊꯣꯛꯂꯒ ꯇꯥꯛꯄꯤꯕ ꯇꯥꯏꯌꯦ